ꯍꯜꯂꯣ ꯀꯔꯤ ꯀꯔꯤ ꯌꯦꯡꯁꯤꯒꯦ ꯃꯥꯟꯅꯦ ꯃꯥꯟꯅꯦ ꯀꯔꯤ ꯑꯄꯥꯝꯕ ꯄꯣꯠ ꯌꯦꯡꯁꯤꯒꯦ ꯑꯧ ꯌꯥꯅꯤꯌꯦ ꯁꯣꯝꯅ ꯄꯥꯝꯃꯤꯕ ꯄꯣꯠꯁꯤꯡꯗꯣ ꯂꯤꯁ ꯊꯥꯕꯤꯔꯛꯑꯣ ꯑꯩꯉꯣꯟꯗ ꯑꯗꯨꯒ ꯁꯣꯝꯅ ꯍꯥꯏꯔꯤꯕ ꯑꯉꯥꯡꯒꯤ ꯗꯥꯏꯄꯔ ꯂꯣꯁꯟ ꯑꯦꯅꯤ ꯑꯗꯨ ꯅꯠꯇꯕ ꯐꯤꯔꯣꯜ ꯑꯣꯏꯔꯁꯨ ꯈꯣꯡꯎꯞ ꯂꯣꯏꯅꯃꯛ ꯁꯨꯅꯕ ꯐꯪꯉꯦ ꯑꯗꯣ ꯀꯔꯤ ꯀꯔꯤꯅꯣ ꯄꯥꯝꯃꯤꯁꯤꯕꯣ ꯑꯧ ꯐꯪꯅꯤꯌꯦ ꯑꯗꯣ ꯑꯉꯥꯡꯒꯤ ꯗꯥꯏꯄꯔꯁꯤꯡꯁꯦ ꯃꯈꯜ ꯌꯥꯝꯅ ꯂꯩꯌꯦ ꯑꯗꯣ ꯁꯣꯝꯅ ꯑꯄꯥꯝꯕ ꯕ꯭ꯔꯥꯟꯒꯨꯝꯕ ꯂꯩꯔꯗꯤ ꯑꯩꯉꯣꯟꯗ ꯍꯥꯏꯕꯤꯔꯛꯑꯣ ꯑꯗꯨꯒ ꯕꯦꯛꯁꯤꯁꯨꯀꯣ ꯃꯤꯒꯤ ꯑꯇꯣꯞꯄꯗ ꯐꯪꯕꯗꯣ ꯑꯗꯨꯗꯒꯤ ꯍꯦꯟꯅ ꯍꯣꯡꯅ ꯄꯤꯗꯣꯏꯅꯦ ꯑꯩꯒꯤ ꯗꯨꯀꯥꯟꯁꯤꯗꯗꯤ ꯌꯥꯝꯅ ꯂꯧꯔꯤꯕꯃꯈꯩ ꯄꯣꯠꯇꯣ ꯍꯣꯡꯅ ꯑꯗꯨꯝ ꯁꯥꯔꯅꯤ ꯁꯣꯝꯅ ꯌꯣꯟꯒꯅꯤ ꯍꯥꯏꯕꯅꯤꯅꯀꯣ ꯑꯗꯣ ꯑꯄꯥꯝꯕꯗꯣ ꯑꯗꯨꯝ ꯍꯥꯏꯕꯤꯔꯛꯑꯣ ꯃꯁꯤꯡꯁꯨ ꯑꯗꯨꯝ ꯍꯥꯏꯕꯤꯔꯛꯑꯣ ꯑꯃ ꯄꯣꯠ ꯈꯨꯗꯤꯡꯃꯛꯇꯅ ꯑꯃ ꯂꯧꯕ ꯃꯇꯝꯗꯗꯤ ꯑꯩꯈꯣꯏ ꯄ꯭ꯔꯥꯏꯁꯇꯨ ꯇꯥꯕ ꯉꯝꯖꯔꯣꯏ ꯑꯗꯨꯒ ꯄꯨꯂꯞ ꯂꯧꯔꯒꯗꯤ ꯄ꯭ꯔꯥꯏꯁꯇꯤ ꯇꯥꯔꯛꯀꯗꯣꯏꯅꯤ ꯑꯗꯨ ꯁꯣꯝꯅ ꯄꯣꯠ ꯃꯁꯤꯡꯗꯣ ꯍꯦꯟꯅ ꯂꯧꯔꯤꯕꯃꯈꯩ ꯑꯩꯈꯣꯏꯅ ꯇꯥꯅ ꯁꯥꯖꯒꯅꯤ ꯑꯗꯣ ꯁꯣꯝꯅ ꯄꯥꯝꯃꯤꯕ ꯑꯉꯥꯡꯒꯤ ꯗꯥꯏꯄꯔꯁꯤꯡ ꯑꯗꯨ ꯄꯩꯁꯥꯁꯦ ꯑꯍꯣꯡꯕꯗꯁꯨ ꯂꯩꯔꯦ ꯄꯤꯁ ꯌꯥꯝꯗꯕꯤ ꯑꯗꯨꯒ ꯄꯤꯁ ꯌꯥꯝꯃꯒ ꯑꯇꯥꯡꯕꯗꯁꯨ ꯂꯩꯔꯦ ꯑꯗꯨ ꯂꯧꯕꯁꯤ ꯁꯣꯝꯅ ꯂꯥꯛꯄꯤꯒꯗꯕ꯭ꯔꯥ ꯅꯠꯇ꯭ꯔꯒ ꯑꯩꯈꯣꯏꯒꯤ ꯃꯤꯅ ꯑꯗꯨꯝ ꯗꯦꯂꯤꯚꯔ ꯇꯧꯖꯧ ꯍꯥꯏꯕ꯭ꯔꯥ ꯑꯗꯨꯁꯨ ꯍꯥꯏꯕꯤꯔꯝꯃꯣ ꯗꯦꯂꯤꯚꯔꯤꯒꯤ ꯆꯥꯔꯆꯁꯤ ꯈꯔꯗꯤ ꯌꯥꯝꯃꯅꯤ ꯍꯥꯏꯕꯗꯤ ꯁꯣꯝꯒꯤ ꯂꯝꯗꯨꯅ ꯌꯥꯝꯅ ꯂꯥꯞꯄ ꯑꯣꯏꯕ ꯇꯥꯔꯒꯗꯤ ꯑꯗꯨꯒ ꯃꯇꯝꯁꯨ ꯈꯔ ꯀꯨꯏꯅꯗꯤ ꯂꯩꯔꯅꯤ ꯏꯁꯥ ꯂꯥꯛꯑꯒ ꯌꯦꯡꯕꯤꯕꯁꯤꯅ ꯍꯦꯟꯅ ꯈꯨꯗꯣꯡ ꯆꯥꯒꯗ꯭ꯔꯥ ꯈꯟꯖꯩ ꯍꯥꯏꯕꯗꯤ ꯐꯣꯟꯗ ꯊꯥꯒꯠꯂꯤꯕ ꯑꯥꯏꯇꯦꯝꯁꯤꯡꯗꯨ ꯑꯁꯦꯡꯕ ꯃꯤꯠꯅ ꯎꯕ ꯑꯣꯏꯕ ꯇꯥꯔꯒꯗꯤ ꯍꯦꯟꯅ ꯄꯥꯝꯕꯁꯨ ꯑꯣꯏꯒꯅꯤ ꯍꯥꯏꯅ ꯈꯟꯖꯩ ꯑꯗꯨꯕꯨ ꯆꯥꯔꯆꯀꯤ ꯋꯥꯁꯤ ꯂꯝ ꯂꯝꯗꯨꯒꯤ ꯃꯇꯨꯡꯏꯟꯅ ꯆꯥꯔꯆꯁꯤ ꯈꯦꯠꯅꯩ ꯑꯗꯨ ꯁꯣꯝꯅ ꯑꯣꯏꯅ ꯌꯥꯔꯒꯗꯤ ꯂꯥꯛꯑꯒ ꯌꯦꯡꯕꯤꯔꯣ

ꯍꯣꯏ ꯑꯗꯣꯝꯅ ꯑꯄꯥꯝꯕ ꯀꯣꯁꯃꯦꯇꯤꯛꯀꯤ ꯑꯥꯏꯇꯦꯝꯁꯤꯡꯗꯨꯁꯨ ꯂꯣꯏꯅ ꯐꯪꯕꯤꯒꯅꯤ ꯑꯇꯥꯡꯕꯗꯒꯤ ꯍꯧꯔꯒ ꯑꯍꯣꯡꯕꯐꯥꯎꯕ ꯑꯃꯠꯇ ꯋꯥꯠꯇꯅ ꯐꯪꯕꯤꯒꯅꯤꯌꯦ ꯑꯗꯨꯁꯨ ꯁꯣꯝꯅ ꯂꯥꯛꯂꯒ ꯌꯦꯡꯕꯤꯔꯣ ꯁꯣꯝꯅ ꯊꯥꯔꯛꯀꯗꯕ ꯑꯥꯏꯇꯦꯝꯁꯤꯡ ꯑꯗꯨꯁꯨ ꯑꯩ ꯄꯦꯛ ꯇꯧꯗꯨꯅ ꯊꯝꯖꯔꯝꯂꯒꯦ